ꯅꯍꯥꯛꯅ ꯅꯍꯥꯛꯀꯤ ꯄꯨꯟꯁꯤꯗ ꯈ꯭ꯋꯥꯏꯗꯒꯤ ꯑꯋꯥꯕ ꯊꯦꯡꯅꯔꯛꯈꯤꯕꯁꯤꯡ ꯑꯃꯗꯤ ꯅꯪꯒꯤ ꯂꯥꯏꯐꯇ ꯁ꯭ꯇ꯭ꯔꯛꯒꯜ ꯑꯣꯏꯕ ꯆꯦꯜꯂꯦꯟꯖꯤꯡ ꯑꯣꯏꯕ ꯋꯥꯔꯤꯁꯤꯡ ꯈꯔ ꯑꯩꯈꯣꯏꯗ ꯍꯥꯏꯌꯨ ꯑꯩꯒꯤ ꯄꯨꯟꯁꯤꯁꯦ ꯁꯝꯂꯞꯅ ꯍꯥꯏꯔꯕꯗ ꯑꯩꯒꯤ ꯑꯩꯁꯦ ꯑꯉꯥꯡ ꯑꯣꯏꯔꯤꯀꯥꯟꯗꯒꯤ ꯂꯥꯏꯔꯤꯛꯁꯦ ꯀꯌꯥ ꯊꯋꯥꯏ ꯇꯥꯔꯛꯇꯦ ꯑꯗꯤ ꯂꯥꯏꯔꯤꯛ ꯄꯥꯕ ꯂꯥꯏꯔꯤꯛ ꯄꯥꯅꯤ ꯍꯥꯏꯅ ꯈꯟꯕꯁꯤꯃꯗ ꯑꯩꯒꯤ ꯃꯊꯥ ꯁꯥꯕ ꯑꯃꯅꯤ ꯑꯗꯣ ꯑꯩꯈꯣꯏ ꯏꯃꯥ ꯏꯄꯥꯅ ꯍꯣꯏ ꯇꯧꯕꯤꯔꯛꯇꯦꯗꯤ ꯍꯥꯏꯕ ꯌꯥꯔꯣꯏ ꯇꯧꯕꯤꯔꯀꯏ ꯌꯥꯝꯅ ꯑꯗꯣ ꯂꯥꯏꯔꯤꯛꯁꯦ ꯑꯗꯨꯝ ꯇꯝꯍꯜꯂꯀꯏ ꯃꯣꯏꯅ ꯑꯗꯨꯝ ꯂꯥꯏꯔꯤꯛꯁꯤ ꯇꯝꯍꯜꯂꯛꯏ ꯍꯥꯏꯔꯤꯁꯦ ꯑꯩꯅ ꯀꯥꯅꯤꯡꯕꯣꯏ ꯀꯥꯅꯤꯡꯗꯕꯣꯏ ꯀ꯭ꯂꯥꯁ ꯋꯥꯟꯗꯒꯤꯅ ꯀ꯭ꯂꯥꯁ ꯑꯥꯏꯠ ꯐꯥꯎꯗꯪꯗꯤ ꯇꯝꯍꯧꯋꯦ ꯀ꯭ꯂꯥꯁ ꯋꯥꯟ ꯑꯃꯨꯛ ꯀꯥꯏ ꯀ꯭ꯂꯥꯁ ꯇꯨ ꯑꯗꯨꯝ ꯄꯥꯁ ꯇꯧꯕꯣꯏ ꯇꯧꯗꯕꯣꯏ ꯊ꯭ꯔꯤꯁꯤꯁꯨ ꯑꯃꯨꯛ ꯄꯥꯁꯁꯨ ꯇꯧꯗꯦ ꯄꯤ ꯌꯨ ꯁꯤ ꯂꯥꯛꯏ ꯐꯣꯔꯗꯁꯨ ꯑꯃꯨꯛ ꯑꯗꯣ ꯂꯥꯏꯔꯤꯛꯁꯨ ꯏꯁꯥꯅ ꯊꯋꯥꯏꯁꯦ ꯌꯥꯎꯗꯦ ꯂꯥꯏꯔꯤꯛꯁꯦ ꯍꯩꯇꯕ ꯂꯥꯏꯔꯤꯛꯁꯦ ꯇꯝꯃꯣ ꯍꯥꯏꯅ ꯁ꯭ꯀꯨꯜꯁꯤꯗ ꯊꯥꯕꯤꯔꯒ ꯑꯩꯈꯣꯏꯅ ꯑꯗꯨꯝ ꯁꯥꯟꯅ ꯈꯣꯠꯅꯗꯅ ꯂꯩꯊꯣꯛꯄ ꯑꯗꯨꯗꯒꯤꯗꯤ ꯀꯩ ꯍꯥꯏꯅꯤ ꯑꯗꯨꯝ ꯀ꯭ꯂꯥꯁꯁꯦ ꯌꯥꯎꯗꯕꯤ ꯅꯥꯀꯟꯗ ꯑꯗꯨꯝ ꯐꯝꯃꯒ ꯂꯩꯕꯤ ꯑꯗꯨꯃꯥꯏꯅ ꯇꯧꯔꯒ ꯀ꯭ꯂꯥꯁ ꯑꯩꯠꯁꯤꯗ ꯑꯩꯁꯦ ꯀ꯭ꯂꯥꯁ ꯑꯩꯠꯁꯦ ꯌꯧꯁꯤꯜꯂꯛꯑꯦ ꯀ꯭ꯂꯥꯁ ꯑꯩꯠꯁꯤꯗꯁꯦ ꯑꯩꯁꯦ ꯈꯤꯇꯪꯗꯤ ꯊꯋꯥꯏꯁꯦ ꯌꯥꯎꯕꯗꯤ ꯈꯤꯇꯪ ꯈꯤꯇꯪ ꯍꯧꯕ ꯑꯗꯣ ꯀ꯭ꯂꯥꯁ ꯑꯩꯠꯁꯦ ꯌꯧꯔꯛꯄ ꯃꯇꯝꯁꯤꯗ ꯑꯩꯁꯦ ꯀꯩꯅꯣ ꯇꯧꯏ ꯀ꯭ꯂꯥꯁ ꯑꯩꯠꯁꯤꯗ ꯑꯩꯁꯦ ꯐꯦꯜ ꯇꯥꯔꯦ ꯗꯥꯏꯔꯦꯛ ꯐꯦꯜ ꯍꯥꯏꯅ ꯏꯔꯛꯑꯦ ꯑꯩꯒꯤ ꯔꯤꯄꯣꯔꯠ ꯀꯥꯔꯠꯁꯤꯗ ꯑꯗꯨꯗꯒꯤꯗꯤ ꯑꯩꯈꯣꯏ ꯏꯃꯨꯡ ꯃꯅꯨꯡꯗꯁꯨ ꯍꯥꯏꯔꯦ ꯅꯪ ꯂꯥꯏꯔꯤꯛ ꯄꯥꯗꯕꯅꯤ ꯂꯥꯏꯔꯤꯛ ꯄꯥꯎ ꯍꯥꯏꯕꯁꯦ ꯌꯥꯗꯕꯅꯤ ꯑꯩꯈꯣꯏꯅꯗꯤ ꯅꯪꯕꯨ ꯂꯥꯏꯔꯤꯛ ꯇꯝꯍꯟꯅꯤꯡꯕꯅꯤ ꯍꯥꯏꯅ ꯍꯥꯏꯔꯒ ꯅꯪ ꯂꯥꯏꯔꯤꯛ ꯄꯥꯗꯦ ꯍꯥꯏꯅ ꯍꯥꯏꯗꯅ ꯆꯩꯗꯅ ꯉꯥꯡꯗꯅ ꯇꯧꯏ ꯏꯃꯨꯡ ꯃꯅꯨꯡꯁꯤꯗ ꯑꯗꯣ ꯑꯩ ꯊꯋꯥꯏ ꯌꯥꯝ ꯅꯨꯉꯥꯏꯈꯤꯗꯦ ꯑꯗꯨ ꯅꯨꯃꯤꯠꯇꯣ ꯑꯗꯣ ꯆꯥꯛꯀꯁꯦ ꯆꯥꯈꯤꯗꯦ ꯋꯥꯈꯜꯁꯦ ꯅꯨꯉꯥꯏꯃꯟꯗꯗꯅ ꯑꯗꯨꯗꯒꯤꯗꯤ ꯏꯃꯥꯅꯒ ꯆꯥꯛꯀꯁꯦ ꯄꯨꯕꯤꯔꯛꯑꯒ ꯁꯦ ꯆꯥꯁꯤꯜꯂꯨꯁꯦ ꯐꯠꯇꯦ ꯈꯣꯠꯇꯦ ꯍꯥꯏꯅ ꯍꯥꯏꯔꯒ ꯆꯥꯛꯀꯁꯦ ꯄꯤꯖꯗꯅ ꯇꯧꯈꯤ ꯑꯗꯨꯗꯒꯤꯗꯤ ꯁꯨꯝ ꯃꯇꯝꯁꯦ ꯍꯧꯖꯤꯜꯂꯛꯑꯦ ꯀ꯭ꯂꯥꯁ ꯑꯩꯠꯁꯤꯒꯤ ꯃꯇꯨꯡꯁꯤꯗ ꯑꯩꯁꯦ ꯂꯥꯏꯔꯤꯛꯁꯦ ꯇꯝꯗ꯭ꯔꯦꯕ ꯁꯨꯝ ꯃꯇꯝꯁꯦ ꯍꯧꯖꯜꯂꯛꯄꯒꯤ ꯃꯇꯨꯡ ꯏꯟꯅ ꯑꯩꯁꯦ ꯑꯩꯈꯣꯏ ꯕꯥꯕꯥꯁꯨ ꯁꯣꯟꯖꯤꯜꯂꯛꯄ ꯑꯗꯨꯗ ꯑꯩꯁꯦ ꯀꯩꯅꯣꯝꯃꯗꯤ ꯇꯧꯗꯕ ꯌꯥꯗꯦ ꯍꯥꯏꯅ ꯂꯥꯏꯔꯤꯛꯁꯨ ꯇꯝꯗ꯭ꯔꯕꯅꯤꯅ ꯌꯨꯝꯗ ꯁꯨꯝ ꯐꯝꯃ ꯂꯩꯕ ꯍꯥꯏꯁꯤꯗꯤ ꯎꯁꯤꯠꯇꯦ ꯏꯃꯨꯡ ꯃꯅꯨꯡꯗꯁꯨ ꯃꯤꯅ ꯊꯕꯛ ꯑꯃ ꯁꯨꯔꯒꯗꯤ ꯍꯥꯏꯕꯗꯤ ꯎꯁꯤꯠꯂꯦꯕ ꯑꯗꯨꯅ ꯑꯩꯁꯦ ꯀꯩꯅꯣꯝꯃꯗꯤ ꯇꯧꯒꯦꯅ ꯑꯩꯈꯣꯏ ꯏꯃꯥꯟꯅꯕꯁꯤꯡ ꯈꯔ ꯍꯧꯅꯔꯒ ꯗꯨꯝ ꯑꯍꯥꯟꯕꯁꯤꯗ ꯑꯩꯁꯦ ꯁꯨꯝ ꯃꯤꯒꯤ ꯂꯧꯒꯨꯝꯕ ꯀꯔꯤꯒꯨꯝꯕ ꯁꯨꯕꯁꯦ ꯑꯍꯥꯟꯕꯗ ꯑꯍꯥꯟꯕ ꯑꯣꯏꯅ ꯑꯗꯨꯗ ꯐ꯭ꯔꯁ ꯑꯦꯇꯦꯝ ꯇꯧꯏ ꯑꯗꯨꯗꯒꯤ ꯂꯧꯒꯨꯝꯕꯁꯦ ꯁꯨꯕ ꯈꯣꯠꯄ ꯇꯧꯔꯛꯄꯗꯒꯤꯗꯤ ꯑꯗꯨꯝ ꯄꯩꯁꯥꯁꯦ ꯈꯔ ꯈꯔꯗꯤ ꯐꯪꯉꯦ ꯑꯗꯨ ꯑꯣꯏꯁꯨ ꯊꯕꯛꯇꯤ ꯌꯥꯝ ꯋꯥꯕ ꯑꯣꯏꯕ ꯑꯗꯨꯅ ꯅꯨꯡꯁꯥꯗꯀꯣ ꯌꯛ ꯂꯥꯎꯕ ꯅꯨꯡꯁꯥꯗꯨꯗ ꯂꯧ ꯁꯨꯕ ꯑꯃ ꯇꯧꯕ ꯑꯗꯨꯝ ꯌꯥꯎꯔꯛꯑꯦ ꯈꯨꯂꯪ ꯆꯠꯄ ꯑꯗꯨꯗꯒꯤꯗꯤ ꯃꯤꯒꯤ ꯑꯗꯨꯝ ꯂꯨꯍꯣꯡ ꯈꯣꯡꯗꯣꯡꯕꯒꯤ ꯀꯣꯟ ꯊꯝꯃꯝꯕ ꯈꯣꯠꯂꯝꯕ ꯀꯣꯟ ꯃꯣꯠꯄ ꯈꯣꯠꯄ ꯑꯗꯨꯝ ꯐꯦꯡꯗꯣꯛꯄꯤꯕ ꯑꯩꯅ ꯑꯗꯨꯃꯥꯏꯅ ꯇꯧꯔꯒ ꯑꯗꯨꯝ ꯄꯩꯁꯥꯁꯦ ꯈꯔ ꯈꯔ ꯇꯥꯜꯂꯛꯑꯦ ꯑꯗꯨꯒꯤ ꯃꯇꯨꯡꯁꯤꯗ ꯑꯃꯨꯛꯀ ꯀꯩꯅꯣꯁꯤꯒꯤ ꯑꯩꯈꯣꯏꯒꯤ ꯆꯦꯛ ꯁꯨꯕꯒꯤ ꯑꯩꯉꯣꯟꯗ ꯁꯨꯝ ꯑꯈꯣꯏ ꯏꯃꯥꯟꯅꯕ ꯑꯃꯅ ꯆꯦꯛ ꯁꯨꯕꯒꯤ ꯊꯕꯛ ꯑꯃ ꯇꯧꯁꯤ ꯌꯥꯎꯁꯤ ꯁꯨꯃꯥꯏꯅ ꯇꯧꯔꯒ ꯇꯧꯕ ꯌꯥꯏꯌꯦꯅ ꯃꯤ ꯌꯨꯝ ꯁꯥꯕꯒꯤ ꯆꯦꯛ ꯁꯨꯕꯒꯤ ꯊꯕꯛꯁꯦ ꯇꯧꯏ ꯆꯦꯛ ꯁꯨꯕꯒꯤ ꯊꯕꯛꯁꯦ ꯇꯧꯕ ꯃꯇꯝꯁꯤꯗ ꯃꯥꯁꯦ ꯌꯥꯝꯅ ꯋꯥꯕ ꯊꯕꯛ ꯑꯩꯈꯣꯏꯒꯤ ꯑꯃ ꯑꯣꯏꯑꯦꯕ ꯑꯗꯨ ꯆꯦꯛꯁꯦ ꯁꯨꯅ ꯁꯨꯅ ꯑꯩ ꯍꯛꯆꯥꯡꯗꯨꯁꯨ ꯋꯥꯔꯛꯄ ꯅꯨꯉꯥꯏꯔꯛꯇꯕ ꯑꯗꯨꯗꯒꯤꯗꯤ ꯑꯉꯥꯡꯁꯨ ꯑꯣꯏꯔꯤꯝꯅꯤꯅ ꯆꯍꯤꯗꯣ ꯆꯦꯛ ꯁꯨꯕ ꯍꯥꯏꯁꯦ ꯌꯥꯝꯅ ꯋꯥꯕ ꯊꯕꯛꯅꯤꯅ ꯃꯄꯨ ꯌꯨꯝꯕꯨꯗꯨꯅꯁꯨ ꯑꯩꯈꯣꯏꯒꯤ ꯕꯣꯔꯣ ꯃꯤꯁꯇ꯭ꯔꯤꯗꯨꯅꯁꯨ ꯑꯗꯨꯝ ꯅꯪꯁꯦ ꯆꯦꯛꯁꯦ ꯁꯨꯕꯒꯤ ꯊꯕꯛꯁꯦ ꯅꯪꯁꯦ ꯑꯉꯥꯡꯁꯨ ꯑꯣꯏꯔꯤ ꯑꯗꯨꯒ ꯅꯪ ꯀꯩꯅꯣ ꯄꯥꯡꯒꯟꯁꯨ ꯀꯌꯥ ꯌꯥꯎꯗꯦ ꯈꯔ ꯁꯣꯜꯂꯤ ꯅꯁꯥꯗꯣ ꯍꯥꯏꯅ ꯍꯥꯏꯔꯛꯄꯗꯒꯤ ꯑꯩꯅ ꯕꯁꯀꯤ ꯊꯕꯛ ꯀꯩꯅꯣꯒꯤꯁꯤ ꯊꯕꯛꯁꯤ ꯍꯧꯖꯤꯛꯀꯤ ꯆꯦꯛ ꯁꯨꯕꯒꯤ ꯊꯕꯛꯁꯦ ꯑꯩ ꯇꯣꯛꯊꯣꯛꯑꯦ ꯆꯦꯛ ꯁꯨꯕꯒꯤ ꯊꯕꯛꯁꯦ ꯇꯣꯛꯊꯣꯛꯑꯕ ꯃꯇꯨꯡꯁꯤꯗ ꯑꯃꯨꯛꯀ ꯂꯩꯔꯦ ꯌꯨꯝꯗ ꯑꯗꯨꯝ ꯈꯔꯅꯤ ꯑꯗꯨꯝ ꯑꯃꯨꯛ ꯐꯝꯃꯒ ꯂꯩ ꯌꯨꯝꯗ ꯐꯝꯃ ꯂꯩꯕꯁꯤꯗꯒꯤ ꯃꯁꯤꯗꯤ ꯑꯃꯨꯛꯀ ꯀꯩꯅꯣꯝꯗꯤ ꯇꯧꯗꯕ ꯌꯥꯗꯦ ꯄꯩꯁꯥꯁꯤ ꯇꯥꯟꯗꯕ ꯌꯥꯗꯦ ꯏꯃꯨꯡ ꯃꯅꯨꯡ ꯍꯥꯏꯕꯗꯤ ꯃꯃꯥꯡꯗꯁꯨ ꯍꯥꯏꯖꯈꯤꯕꯗꯣ ꯕꯥꯕꯥꯁꯨ ꯁꯣꯟꯖꯤꯜꯂꯛꯄꯅꯤꯅ ꯀꯣ ꯑꯗꯣ ꯑꯩꯅ ꯑꯗꯨꯝ ꯄꯩꯁꯥꯗꯣ ꯈꯔ ꯈꯔ ꯄꯨꯁꯤꯜꯂꯒꯗꯤ ꯃꯣꯏꯁꯨ ꯍꯔꯥꯎꯖꯩ ꯅꯣꯡꯃꯇꯪꯒꯤ ꯑꯣꯏꯔꯁꯨ ꯆꯥꯔꯥ ꯋꯥꯜꯂ ꯆꯥꯖꯕ ꯑꯩꯈꯣꯏꯅꯤꯅꯀꯣ ꯋꯥꯕ ꯑꯩꯈꯣꯏꯗꯤ ꯑꯗꯨꯅ ꯀꯩꯅꯣꯒꯤ ꯑꯩꯈꯣꯏꯒꯤ ꯃꯣꯔꯦ ꯇꯨ ꯏꯝꯐꯥꯜ ꯆꯦꯟꯕꯒꯤ ꯕꯁꯁꯦ ꯑꯁꯤꯗ ꯑꯗꯨꯝ ꯅꯥꯀꯟꯗ ꯑꯩꯈꯣꯏꯒꯤ ꯀꯣꯟꯇ꯭ꯔꯦꯛꯇ꯭ꯔ ꯑꯣꯏꯅ ꯑꯗꯨꯝ ꯌꯥꯎꯑꯦ ꯑꯗꯣ ꯕꯁꯀꯤꯁꯤꯗ ꯑꯗꯨꯝ ꯌꯥꯎꯅ ꯌꯥꯎꯅ ꯑꯗꯨꯝ ꯅꯨꯉꯥꯏ ꯕꯁꯀꯤꯁꯦ ꯕꯁꯀꯤꯁꯦ ꯑꯗꯨꯝ ꯇꯧꯔꯝꯃꯤ ꯀꯣꯟꯇ꯭ꯔꯦꯛꯇ꯭ꯔ ꯑꯣꯏꯅ ꯑꯗꯨꯝ ꯅꯥꯀꯟꯗ ꯑꯗꯨꯝ ꯂꯥꯎꯗꯅ ꯈꯣꯡꯗꯅ ꯑꯗꯨꯝ ꯅꯥꯀꯟꯗ ꯇꯧꯕꯗꯣ ꯑꯗꯨꯝ ꯌꯥꯎꯔꯝꯃꯦ ꯕꯁꯀꯤ ꯑꯗꯨꯒ ꯃꯇꯝꯒꯤ ꯃꯇꯨꯡ ꯏꯟꯅ ꯕꯁꯁꯤꯁꯨ ꯑꯗꯨꯝ ꯆꯦꯟꯅꯔꯛꯇ꯭ꯔꯦ ꯃꯤꯁꯤꯡꯁꯦ ꯋꯥꯡꯒ꯭ꯔꯗ ꯑꯣꯟꯊꯔꯛꯄꯅꯦ ꯋꯥꯡꯒ꯭ꯔꯗ ꯑꯣꯟꯊꯔꯛꯄꯗꯒꯤ ꯋꯥꯡꯒ꯭ꯔꯒꯤ ꯐꯤꯚꯝꯁꯤꯗ ꯂꯥꯛꯈ꯭ꯔꯦ ꯋꯥꯡꯒ꯭ꯔ ꯇꯧꯅꯔꯛꯄꯗꯒꯤꯗꯤ ꯑꯩꯈꯣꯏꯁꯨ ꯑꯗꯨꯝ ꯊꯕꯛꯁꯦ ꯇꯠꯂꯦ ꯊꯕꯛꯁꯦ ꯂꯩꯈꯤꯗ꯭ꯔꯦ ꯊꯕꯛꯁꯦ ꯂꯩꯔꯛꯇꯕ ꯃꯇꯝꯁꯤꯗ ꯑꯩꯅ ꯁꯤꯗꯤ ꯀꯩꯅꯣꯃꯃ ꯇꯧꯗꯕ ꯌꯥꯗ꯭ꯔꯦ ꯍꯥꯏꯅ ꯈꯜꯂꯒ ꯑꯩꯁꯦ ꯈꯨꯠꯁꯥꯗꯤ ꯑꯗꯨꯝ ꯍꯩꯖꯕ ꯈꯔ ꯈꯨꯠꯁꯥꯁꯦ ꯑꯁꯨꯝ ꯍꯩꯕꯅꯤꯅ ꯀꯩꯅꯣꯝꯃꯗꯤ ꯌꯦꯡꯉꯒꯦꯅ ꯑꯩꯅ ꯀꯩꯅꯣꯒꯤ ꯑꯩꯈꯣꯏꯒꯤ ꯃꯣꯕꯥꯏꯜ ꯇꯝꯕꯒꯤꯁꯦ ꯃꯣꯕꯥꯏꯜ ꯁꯦꯝꯕ ꯇꯝꯕꯒꯤ ꯀꯣꯔ꯭ꯁ ꯑꯃ ꯑꯩꯅ ꯌꯥꯎꯑꯦ ꯌꯥꯎꯅ ꯌꯥꯎꯅ ꯑꯗꯨꯝ ꯄꯩꯁꯥ ꯑꯗꯨꯝ ꯈꯔ ꯐꯪꯕꯒꯤ ꯃꯑꯣꯡꯗ ꯑꯣꯏꯕ ꯑꯗꯨꯅ ꯇꯝꯅ ꯇꯝꯅ ꯑꯗꯨꯝ ꯃꯣꯕꯥꯏꯜꯒꯤꯁꯤ ꯇꯝꯃꯦ ꯑꯩꯅ ꯃꯣꯕꯥꯏꯜꯁꯦ ꯇꯝꯕꯁꯤꯗ ꯌꯥꯝ ꯋꯥꯈꯤꯗ ꯍꯥꯏꯗꯤ ꯑꯩꯈꯣꯏ ꯏꯃꯨꯡ ꯃꯅꯨꯡꯗꯁꯨ ꯁꯄꯄ꯭ꯔꯣꯔꯠ ꯇꯧꯗꯦꯕ ꯍꯥꯏꯕꯗꯤ ꯅꯪ ꯀꯔꯤ ꯇꯝꯕꯅꯣ ꯑꯣꯏꯁꯨ ꯑꯣꯏꯔꯣꯏꯗꯕꯗ ꯑꯗꯨ ꯑꯗꯥ ꯍꯥꯏꯅ ꯃꯣꯕꯥꯏꯜꯒꯤ ꯇꯧꯗꯅ ꯈꯣꯠꯇꯅ ꯍꯥꯏꯅ ꯉꯥꯡꯏ ꯑꯗꯨꯗꯒꯤꯗꯤ ꯃꯣꯕꯥꯏꯜꯁꯤ ꯇꯝꯕ ꯇꯝꯅ ꯇꯝꯅ ꯑꯁꯨꯝ ꯇꯧꯔꯛꯄ ꯃꯇꯝꯁꯤꯗ ꯑꯩꯁꯦꯅ ꯑꯍꯥꯟꯕ ꯄꯥꯏꯕ ꯍꯩꯁꯨ ꯍꯩꯇꯕ ꯃꯣꯕꯥꯏꯜ ꯄꯣꯠ ꯁꯦꯝꯕꯁꯦ ꯍꯩꯇꯕꯁꯤꯗ ꯅꯣꯡꯃꯗꯤ ꯐꯣꯟ ꯑꯌꯥꯕ ꯑꯃ ꯗꯤꯁꯄ꯭ꯂꯦꯁꯤ ꯁꯣꯝꯕꯤꯌꯣꯅ ꯑꯩꯉꯣꯟꯗ ꯄꯤꯁꯤꯜꯂꯛꯄ ꯐꯣꯟ ꯑꯌꯥꯗꯕ ꯑꯃ ꯍꯥꯏꯕꯅꯤꯀꯣ ꯐꯣꯟ ꯑꯌꯥꯗꯕ ꯑꯃ ꯑꯩꯉꯣꯟꯗ ꯗꯤꯁꯄ꯭ꯂꯦꯁꯤ ꯁꯦꯝꯕꯤꯌꯨ ꯍꯥꯏꯅ ꯄꯤꯕꯤꯔꯛꯄ ꯑꯗꯨꯗ ꯃꯣꯏ ꯃꯄꯨꯗꯨꯅꯁꯨ ꯅꯪꯁꯦ ꯇꯝꯕ ꯍꯧꯔꯕꯅꯤ ꯄꯥꯏꯌꯨꯁꯦ ꯍꯥꯏꯅ ꯄꯤꯔꯛꯄ ꯃꯇꯝꯁꯤꯗ ꯑꯩꯁꯤꯅ ꯗꯤꯁꯄ꯭ꯂꯦꯗꯣ ꯐꯛꯏꯕꯅꯤ ꯍꯥꯏꯅ ꯇꯧꯕ ꯃꯇꯝꯗ ꯃꯥꯒꯤ ꯇ꯭ꯁꯀꯤ ꯃꯔꯤꯗꯣ ꯇꯠꯈ꯭ꯔꯦ ꯑꯗꯨꯅ ꯃꯤꯒꯤ ꯐꯣꯟꯗꯣ ꯑꯗꯨꯝ ꯌꯥꯈꯤꯗ꯭ꯔꯦ ꯑꯗꯨꯅ ꯁꯣꯏꯔꯦ ꯐꯣꯟꯗꯣ ꯄꯨꯔꯥ ꯌꯥꯈꯤꯗ꯭ꯔꯦ ꯑꯗꯨꯅ ꯃꯄꯨꯅꯁꯨ ꯌꯥꯝꯅ ꯉꯥꯡꯈꯤ ꯑꯩꯉꯣꯟꯗ ꯗꯨꯀꯥꯟ ꯃꯄꯨꯗꯨꯅꯁꯨ ꯆꯩꯈꯤ ꯐꯣꯟꯦ ꯅꯪꯅ ꯄꯨꯔꯥ ꯁꯣꯏꯍꯜꯂꯦ ꯌꯥꯍꯟꯗ꯭ꯔꯦꯌꯦꯅ ꯑꯗꯨꯗꯒꯤꯗꯤ ꯑꯗꯨꯝ ꯑꯩꯁꯨ ꯈꯥꯁꯦ ꯆꯤꯛꯑꯒ ꯑꯗꯨꯝ ꯑꯦ ꯇꯝꯕꯗ ꯂꯣꯏꯁꯤꯟꯗꯕꯗꯤ ꯌꯥꯗꯦ ꯊꯥ ꯇꯔꯨꯛꯀꯤ ꯀꯣꯔ꯭ꯁꯅꯤ ꯂꯣꯏꯁꯤꯟꯒꯅꯤ ꯅꯝꯐꯨꯗ ꯂꯣꯏꯁꯤꯟꯒꯅꯤ ꯍꯥꯏꯅ ꯇꯧꯗꯅ ꯑꯩꯁꯦ ꯅꯝꯐꯨꯗ ꯇꯝꯃꯤ ꯇꯝꯃꯤ ꯑꯗꯨꯝ ꯀꯌꯥ ꯁꯣꯏꯕ ꯀꯌꯥ ꯑꯗꯨꯗꯒꯤꯗꯤ ꯃꯥꯏ ꯄꯥꯛꯄ ꯀꯌꯥ ꯑꯗꯨꯝ ꯇꯧꯗꯅ ꯑꯗꯨꯃꯥꯏꯅ ꯂꯣꯏꯅꯔꯒ ꯑꯗꯨꯝ ꯂꯥꯛꯈꯤꯕꯗꯒꯤ ꯁꯨꯝ ꯇꯝꯈ꯭ꯔꯦ ꯑꯗꯨꯗꯒꯤꯗꯤ ꯑꯩꯁꯤꯅ ꯀꯩꯅꯣꯝꯗꯤ ꯇꯧꯕ ꯌꯥꯕ꯭ꯔꯥ ꯌꯦꯡꯒꯦꯅ ꯑꯗꯨꯗꯒꯤꯗꯤ ꯑꯗꯨꯝ ꯄꯩꯁꯥꯁꯦ ꯈꯤꯇꯪ ꯇꯥꯜꯂ ꯈꯤꯇꯪ ꯁꯦꯕꯤꯡ ꯇꯧꯕ ꯍꯧꯔꯦꯕ ꯍꯧꯖꯤꯛꯀꯤ ꯑꯩꯒꯤꯅ ꯇꯧꯖꯔꯤꯕ ꯊꯕꯛꯁꯦ ꯃꯣꯕꯥꯏꯜ ꯁꯦꯝꯕꯒꯤꯁꯦ ꯃꯁꯤꯗꯒꯤꯗꯤ ꯄꯩꯁꯥꯁꯦ ꯈꯔ ꯈꯔ ꯇꯨꯡꯁꯤꯟꯕ ꯍꯧꯔꯦ ꯇꯨꯡꯁꯤꯟꯕ ꯍꯧꯕꯗꯒꯤ ꯑꯩꯁꯤꯅ ꯈꯜꯂꯤ ꯑꯩꯈꯣꯏꯒꯤ ꯇꯥꯎꯟ ꯃꯣꯔꯦ ꯕꯖꯥꯔꯒꯤꯁꯤꯗ ꯗꯨꯀꯥꯟ ꯑꯃ ꯂꯧꯁꯤꯔꯥ ꯍꯥꯏꯅ ꯁꯨꯝ ꯈꯜꯂꯛꯄꯗꯒꯤ ꯄꯩꯁꯥꯁꯦ ꯏꯁꯨ ꯁꯨꯗꯒꯨꯝ ꯇꯧ ꯑꯗꯨꯗꯩ ꯀꯃꯥꯏꯅ ꯇꯧꯅꯤꯅ ꯈꯟꯕꯗ ꯑꯩꯅ ꯑꯩꯈꯣꯏꯒꯤ ꯏꯅꯦ ꯑꯃ ꯀꯩꯅꯣ ꯁꯥꯟꯕ ꯑꯃ ꯂꯩꯑꯦ ꯄꯩꯁꯥ ꯁꯥꯟꯕ ꯏꯅꯦ ꯑꯃ ꯂꯩꯑꯦ ꯃꯉꯣꯟꯗꯒꯤ ꯑꯩꯅ ꯂꯩꯖꯔꯤꯕ ꯄꯩꯁꯥ ꯈꯔꯗꯨꯒ ꯃꯉꯣꯟꯗꯒꯤ ꯄꯩꯁꯥ ꯈꯔꯁꯤꯃꯨꯛ ꯋꯥꯏꯔꯦ ꯑꯩꯅ ꯑꯩꯈꯣꯏ ꯏꯅꯦꯁꯤꯗꯒꯤ ꯑꯗꯨꯗꯒꯤꯗꯤ ꯑꯗꯨꯝ ꯁꯦꯟꯗꯣꯏ ꯑꯣꯏꯅ ꯁꯤꯡꯗꯣꯏꯅꯤꯀꯣ ꯄꯩꯁꯥꯁꯦ ꯑꯗꯨꯗꯒꯤꯗꯤ ꯑꯩꯁꯤꯅ ꯃꯣꯔꯦꯗ ꯃꯣꯔꯦ ꯕꯖꯥꯔꯒꯤꯁꯤꯗ ꯗꯨꯀꯥꯟ ꯑꯃ ꯄꯤꯛꯑꯦ ꯗꯨꯀꯥꯟꯗꯨ ꯆꯥꯎꯕ ꯅꯠꯇꯦ ꯄꯤꯛꯅ ꯍꯧꯗꯣꯛꯄꯅꯦ ꯗꯨꯀꯥꯟ ꯃꯣꯕꯥꯏꯜ ꯁꯦꯝꯕ ꯈꯛꯇꯪꯒꯤ ꯑꯣꯏꯅ ꯍꯧꯔꯦ ꯃꯣꯕꯥꯏꯜ ꯁꯦꯝꯕꯒꯤ ꯍꯧꯔꯛꯄꯁꯤꯗ ꯑꯩꯁꯨ ꯑꯗꯨꯝ ꯃꯥꯏ ꯄꯥꯛꯏ ꯍꯥꯏꯇꯥꯔꯦ ꯑꯗꯨꯒꯤ ꯄꯣꯠꯇꯨꯗ ꯑꯗꯨꯝ ꯁꯛꯁꯦꯁ ꯐꯪꯉꯦ ꯇꯞꯅ ꯇꯞꯅ ꯇꯞꯅ ꯇꯞꯅ ꯃꯣꯕꯥꯏꯜꯁꯦ ꯁꯨꯝ ꯁꯦꯝꯃꯛꯄꯗꯒꯤ ꯑꯩꯖꯨ ꯁꯨꯝ ꯑꯩꯒꯤ ꯏꯟꯀꯝꯗꯣ ꯑꯗꯨꯝ ꯒ꯭ꯔꯣꯠ ꯂꯥꯛꯏ ꯒ꯭ꯔꯣꯠ ꯂꯥꯛꯄꯒꯤ ꯃꯇꯨꯡ ꯏꯟꯅ ꯑꯗꯨꯝ ꯑꯩꯁꯨ ꯗꯨꯀꯥꯟꯁꯦ ꯆꯥꯎꯈꯠꯅꯕꯒꯤ ꯍꯣꯠꯅꯕꯒꯤ ꯃꯇꯝꯒꯤ ꯃꯇꯨꯡ ꯏꯟꯅ ꯑꯩꯅ ꯀꯩꯅꯣꯗ ꯍꯧꯖꯤꯛꯀꯤ ꯅꯥꯀꯟꯗꯨꯒꯤꯗ ꯈꯤꯇꯪ ꯆꯈꯠꯂꯒ ꯍꯥꯏ ꯇꯥꯔꯦ ꯃꯣꯔꯦ ꯕꯖꯥꯔ ꯈꯤꯇꯪ ꯆꯈꯠꯂꯒ ꯃꯐꯝ ꯑꯃꯗ ꯑꯃꯨꯛꯀ ꯕꯖꯥꯔ ꯑꯩꯅ ꯃꯣꯕꯥꯏꯜ ꯌꯣꯟꯕ ꯑꯣꯏꯅ ꯍꯧꯔꯒꯦꯅ ꯄ꯭ꯂꯁ ꯃꯣꯕꯥꯏꯜ ꯌꯣꯟꯕꯒ ꯄ꯭ꯂꯁ ꯃꯣꯕꯥꯏꯜ ꯁꯦꯝꯕꯒ ꯊꯝꯃꯒꯦꯅ ꯍꯧꯖꯤꯛꯀꯤ ꯃꯐꯝꯁꯦ ꯑꯩꯅ ꯂꯧꯔꯦ ꯑꯗꯨꯗꯒꯤꯗꯤ ꯑꯩ ꯄꯩꯁꯥ ꯑꯔꯩꯕ ꯂꯣꯏꯅ ꯊꯥꯗꯖꯔꯦ ꯑꯗꯨꯗꯒꯤ ꯃꯣꯔꯦ ꯕꯖꯥꯔꯁꯤꯗ ꯗꯨꯀꯥꯟ ꯑꯃ ꯂꯧꯔꯦ ꯑꯗꯨꯒ ꯃꯣꯕꯥꯏꯜꯒꯤ ꯌꯣꯟꯕꯒꯤ ꯁꯦꯝꯕꯒꯤ ꯁꯦ ꯇꯧꯏ ꯑꯗꯨꯝ ꯆꯠꯂꯦ ꯑꯗꯨꯕꯨ ꯆꯠꯂꯝꯃꯤ ꯐꯖꯅ ꯆꯠꯂꯤ ꯑꯗꯨꯝ ꯁꯛꯁꯦꯁ ꯑꯣꯏꯈꯤ ꯑꯗꯨꯒꯤ ꯄꯣꯠꯇꯨꯁꯨ ꯑꯗꯨꯕꯨ ꯍꯟꯗꯛ ꯇꯧꯔꯛꯈꯤꯕ ꯏꯔꯥꯡ ꯑꯑꯣꯟꯕ ꯑꯃ ꯃꯅꯤꯄꯨꯔꯗ ꯂꯥꯛꯈꯤꯕꯁꯤꯅ ꯃꯔꯝ ꯑꯣꯏꯔꯒ ꯑꯗꯨꯝ ꯈꯤꯇꯪꯗꯤ ꯕꯤꯖꯤꯅꯦꯁꯁꯨ ꯗꯥꯎꯟ ꯑꯣꯏꯔꯦ ꯍꯧꯖꯤꯛ ꯍꯧꯖꯤꯛꯀꯤ ꯍꯥꯏꯔꯒꯗꯤ ꯑꯩ ꯑꯇꯣꯞꯄ ꯕꯤꯖꯤꯅꯦꯁ ꯑꯃꯕꯨ ꯌꯦꯡꯉꯁꯤꯔꯅ ꯈꯜꯂꯦ ꯍꯥꯏꯕꯗꯤ ꯁꯨꯝ ꯌꯥꯁꯜꯂꯛꯇ꯭ꯔꯕ ꯃꯣꯕꯥꯏꯜꯒꯤ ꯍꯥꯏꯁꯦ ꯄꯣꯠꯇꯣ ꯃꯤꯅꯁꯨ ꯂꯩꯔꯛꯇ꯭ꯔꯦ ꯀꯌꯥ ꯍꯣꯏ ꯃꯣꯕꯥꯏꯜ ꯁꯦꯝꯕꯗꯤ ꯂꯥꯛꯏꯀꯣ ꯑꯗꯣ ꯃꯣꯕꯥꯏꯜ ꯌꯣꯟꯕ ꯈꯣꯠꯄꯗꯣ ꯀꯌꯥ ꯍꯥꯟꯅ ꯌꯣꯜꯂꯝꯃꯤꯕ ꯃꯑꯣꯡꯗꯨꯒꯗꯤ ꯍꯧꯖꯤꯛꯀꯗꯤ ꯌꯥꯝ ꯈꯦꯅꯕ ꯑꯃ ꯂꯥꯛꯑꯦꯕ ꯑꯑꯣꯟꯕ ꯑꯃ ꯄꯨꯔꯥ ꯑꯣꯏꯔꯦ ꯃꯣꯔꯦ ꯇꯥꯎꯟꯖꯤ ꯍꯥꯟꯅ ꯃꯤ ꯌꯥꯝ ꯇꯤꯜꯂꯝꯕ ꯃꯣꯔꯦ ꯍꯥꯏꯔꯗꯤ ꯂꯣꯏꯔꯦ ꯃꯤꯁꯦ ꯂꯣꯏ ꯂꯥꯛꯅꯔꯝꯕꯅꯤ ꯖꯥꯠ ꯕꯤꯖꯥꯠ ꯂꯣꯏ ꯁꯨꯅ ꯈꯥꯏꯗꯅ ꯂꯣꯏꯅ ꯂꯥꯛꯑꯒ ꯂꯩꯅꯔꯃꯕꯅꯦ ꯍꯧꯖꯤꯛꯇꯤ ꯆꯪꯉꯨꯕ ꯌꯥꯕ ꯆꯪꯕꯁꯨ ꯌꯥꯗ꯭ꯔꯦ ꯑꯩꯈꯣꯏ ꯂꯩꯈꯤꯕ ꯑꯩꯈꯣꯏꯅ ꯑꯗꯨꯝ ꯂꯩꯔꯦ ꯑꯇꯣꯞꯄ ꯆꯪꯉꯛꯄꯁꯨ ꯌꯥꯗꯕ ꯀꯥꯡꯕꯨ ꯈꯔꯁꯨ ꯂꯩꯔꯦ ꯑꯗꯨꯅ ꯑꯗꯨꯃꯥꯏꯅ ꯇꯧꯔꯒ ꯑꯗꯨꯝ ꯂꯦꯜꯂꯤ ꯑꯗꯣ ꯑꯗꯨꯅꯤ ꯑꯩꯒꯤ ꯂꯥꯏꯐꯀꯤ ꯑꯦꯛꯁꯄꯤꯔꯤꯌꯦꯟꯁ ꯍꯥꯏꯕꯕꯨ